ꯑꯩꯅ ꯑꯉꯥꯡ ꯑꯣꯏꯔꯤꯉꯩꯗꯒꯤ ꯍꯧꯔꯒ ꯆꯥꯎꯔꯛꯑ ꯐꯥꯎꯕꯗ ꯑꯋꯥꯕ ꯀꯌꯥꯗꯣ ꯍꯥꯏꯖꯒꯦ ꯑꯩꯁꯦ ꯏꯆꯤꯜ ꯏꯅꯥꯎꯗ ꯑꯍꯜꯅꯦ ꯏꯆꯤꯜ ꯏꯅꯥꯎ ꯃꯔꯤ ꯄꯣꯛꯄꯗ ꯑꯩꯅ ꯑꯍꯜ ꯑꯗꯨꯅ ꯏꯃꯥ ꯕꯕꯥꯅꯁꯨ ꯑꯩꯉꯣꯟꯗ ꯌꯥꯝ ꯂꯨꯅ ꯇꯧꯋꯤ ꯑꯃꯁꯨꯡ ꯏꯃꯥ ꯕꯕꯥꯅ ꯏꯍꯦꯟ ꯍꯦꯜꯂꯦꯅ ꯊꯝꯃꯤ ꯃꯇꯝꯗꯤ ꯍꯧꯈꯤ ꯑꯩꯁꯨ ꯁꯨꯝ ꯆꯥꯎꯔꯛꯏ ꯆꯥꯎꯔꯛꯄꯅ ꯃꯔꯝ ꯑꯣꯏꯔꯒ ꯁ꯭ꯀꯨꯜ ꯀꯥꯍꯜꯂꯤ ꯀꯦ ꯖꯤ ꯋꯥꯟ ꯑꯍꯥꯟꯕ ꯁ꯭ꯀꯨꯜꯗ ꯈꯣꯡꯗꯥꯔꯦ ꯑꯩꯁꯦ ꯃꯗꯨꯗꯒꯤ ꯑꯣꯖꯥꯁꯤꯡꯅ ꯑꯐꯕ ꯄꯥꯎꯇꯥꯛ ꯄꯤ ꯅꯣꯂꯦꯖ ꯀꯌꯥ ꯑꯃꯔꯣꯝꯁꯨ ꯄꯤ ꯑꯃꯁꯨꯡ ꯃꯇꯝꯅ ꯑꯗꯨꯝ ꯄꯨꯕꯅꯤꯅ ꯍꯧꯈ꯭ꯔꯦ ꯀꯦ ꯖꯤ ꯋꯥꯟ ꯀꯦ ꯖꯤ ꯇꯨ ꯀ꯭ꯂꯥꯁ ꯋꯥꯟꯗꯒꯤ ꯇꯦꯟ ꯐꯥꯎꯕꯒꯤ ꯃꯅꯨꯡꯁꯤꯗ ꯑꯣꯖꯥꯁꯤꯡꯅ ꯑꯩꯈꯣꯏꯕꯨ ꯌꯥꯝ ꯐꯅ ꯍꯣꯠꯅꯩ ꯂꯥꯏꯔꯤꯛ ꯂꯥꯏꯁꯨ ꯀꯌꯥ ꯇꯝꯕꯤꯗꯅ ꯈꯣꯠꯇꯅ ꯅꯣꯂꯦꯖ ꯀꯌꯥ ꯑꯃꯔꯣꯝꯁꯨ ꯄꯤ ꯏꯃꯥ ꯕꯕꯥꯒꯤ ꯃꯇꯦꯡꯁꯨ ꯌꯥꯝꯅ ꯇꯧꯋꯤ ꯏꯟꯀꯔꯦꯖ ꯇꯧꯋꯤ ꯂꯥꯏꯔꯤꯛ ꯂꯥꯏꯁꯨ ꯄꯥꯕ ꯈꯣꯠꯄ ꯑꯃ ꯑꯃ ꯍꯌꯦꯡ ꯆꯥꯎꯔꯒ ꯃꯤ ꯑꯣꯏꯅꯕꯅꯦꯅ ꯑꯗꯨꯕꯨ ꯏꯟꯈꯠꯂꯛꯄꯅ ꯃꯔꯝ ꯑꯣꯏꯔꯒ ꯃꯌꯥꯝꯅ ꯂꯥꯡꯕꯁꯨ ꯄꯥꯝꯅꯔꯝꯃꯤ ꯃꯗꯨꯅ ꯂꯥꯡꯕꯔꯣꯝꯗ ꯆꯠꯈꯤꯗꯨꯅ ꯀ꯭ꯂꯥꯁ ꯇꯦꯟ ꯄꯔꯤꯈꯥ ꯊꯥꯒꯗꯕꯗꯣ ꯊꯥꯍꯧꯗ꯭ꯔꯦ ꯑꯗꯨꯕꯨ ꯏꯃꯥ ꯕꯕꯥꯒꯤ ꯋꯥꯈꯜꯗꯗꯤ ꯅꯨꯡꯉꯥꯏꯇꯦ ꯑꯗꯨꯕꯨ ꯃꯇꯝꯅꯗꯤ ꯍꯧꯈ꯭ꯔꯦ ꯄꯨꯟꯁꯤ ꯃꯍꯤꯡꯗꯤ ꯍꯤꯡꯗꯕ ꯌꯥꯗꯕꯅꯤꯅ ꯏꯃꯥ ꯕꯕꯥꯒꯤ ꯃꯇꯦꯡ ꯇꯧꯁꯤꯜꯂꯦ ꯑꯗꯨꯒꯤ ꯃꯇꯨꯡꯗ ꯃꯇꯝ ꯈꯔ ꯂꯩꯔꯒ ꯏꯃꯥ ꯕꯕꯥꯁꯨ ꯑꯍꯜ ꯑꯣꯏꯁꯤꯜꯂꯛꯄꯅ ꯃꯔꯝ ꯑꯣꯏꯔꯒ ꯄꯣꯊꯥꯔꯦ ꯑꯩꯅ ꯍꯧꯖꯤꯛ ꯊꯕꯛ ꯁꯨꯗꯅ ꯈꯣꯠꯇꯅ ꯇꯧꯕꯒꯤ ꯌꯥꯕꯒꯤ ꯐꯤꯕꯝ ꯑꯃ ꯂꯥꯛꯁꯤꯜꯂꯛꯂꯦ ꯊꯕꯛꯁꯦ ꯍꯧꯔꯦ ꯊꯕꯛ ꯍꯧꯕꯁꯦ ꯊꯕꯛꯁꯦ ꯃꯌꯥꯝ ꯌꯥꯝꯃꯤ ꯑꯣꯛꯇꯣ ꯊꯧꯕ ꯒꯥꯔꯤ ꯊꯧꯕ ꯑꯗꯒꯤ ꯑꯣꯐꯤꯁ ꯀꯥꯕ ꯑꯗꯒꯤ

ꯒꯥꯔꯤ ꯃꯆꯥ ꯊꯧꯕ ꯑꯗꯒꯤ ꯃꯥꯒꯤ ꯃꯥꯒꯤ ꯍꯤꯡꯕ ꯉꯝꯅꯉꯥꯏꯒꯤ ꯊꯕꯛ ꯂꯥꯏꯟ ꯌꯥꯝꯃꯤ ꯑꯗꯨꯕꯨ ꯑꯩꯒꯤ ꯂꯥꯏꯕꯛꯇ

ꯄꯣꯠ ꯊꯥꯡꯕ ꯈꯣꯠꯄꯒꯤ ꯂꯥꯏꯕꯛ ꯑꯣꯏꯅ ꯇꯝꯂꯝꯃꯦ ꯄꯨꯟꯁꯤꯁꯦ ꯑꯩꯁꯦ ꯃꯇꯝꯗꯨꯗ ꯌꯥꯝꯅꯁꯨ ꯑꯉꯥꯡ ꯄꯥꯈꯪ ꯌꯥꯡꯇꯛꯄ ꯐꯥꯒꯠꯂꯛꯏ ꯑꯗꯨꯗ ꯑꯩꯁꯦ ꯊꯕꯛꯁꯦ ꯆꯠꯂꯦ ꯏꯃꯥꯟꯅꯕꯒꯤ ꯄꯣꯠ ꯀꯌꯥ ꯑꯃꯔꯣꯝꯁꯨ ꯌꯥꯎꯏ ꯃꯗꯨꯗ ꯑꯩꯁꯦ ꯌꯥꯎꯒꯦꯅ ꯍꯥꯏꯔꯨꯕ ꯃꯇꯝꯗ ꯑꯉꯥꯡ ꯑꯣꯏꯃꯜꯂꯦ ꯅꯪꯗꯤ ꯃꯗꯨꯅ ꯌꯥꯎꯕ ꯌꯥꯈꯤꯔꯣꯏ ꯑꯗꯨꯅ ꯑꯩꯁꯦ ꯀꯞꯅꯤꯡ ꯀꯞꯅꯤꯡꯁꯨ ꯂꯥꯛꯏ ꯊꯋꯥꯏꯁꯨ ꯅꯨꯡꯉꯥꯏꯇꯅ ꯂꯥꯛꯏ ꯀꯔꯤꯒꯤꯅꯣ ꯍꯥꯏꯕꯀꯥꯟꯗ ꯏꯃꯥ ꯕꯕꯥꯒꯤ ꯈꯔꯇ ꯑꯣꯏꯔꯁꯨ ꯃꯇꯦꯡ ꯑꯣꯏꯅꯕꯅꯦꯅ ꯊꯣꯛꯆꯔꯛꯄꯅꯤꯅ ꯌꯥꯝꯅꯁꯨ ꯅꯨꯡꯉꯥꯏꯇꯦ ꯊꯕꯛ ꯆꯠꯄꯅꯦꯅ ꯆꯠꯂꯒ ꯃꯗꯨꯒꯤ ꯃꯇꯨꯡꯗ ꯅꯣꯡ ꯅꯤꯅꯤ ꯂꯩꯔꯒ ꯑꯩꯁꯦ ꯆꯠꯂꯦ ꯑꯃꯨꯛꯀ ꯃꯗꯨꯗꯁꯨ ꯑꯃꯨꯛ ꯍꯥꯏꯔꯛꯑꯦ ꯅꯪ ꯑꯉꯥꯡ ꯑꯣꯏꯃꯜꯂꯤ ꯌꯥꯈꯤꯔꯣꯏ ꯍꯥꯏꯅ ꯑꯩꯈꯣꯏ ꯃꯔꯛꯇ ꯌꯥꯥꯥꯥꯥꯥꯥꯥꯥꯥꯥꯥꯎꯕ ꯌꯥꯔꯣꯏ ꯑꯅ ꯃꯗꯨꯁꯨ ꯑꯩ ꯅꯤꯡꯍꯟꯕ ꯂꯩꯇꯗꯅ ꯑꯃꯨꯛꯀꯁꯨ ꯍꯟꯅ ꯆꯠꯂꯦ ꯍꯣꯠꯅꯕ ꯀꯟꯒꯗꯕꯅꯦꯅ ꯆꯠꯄꯁꯤꯗ ꯌꯥꯎꯍꯜꯂꯛꯑꯦ ꯌꯥꯎꯕꯗꯒꯤꯗꯤ ꯉꯝꯕꯣꯏ ꯉꯝꯗꯕꯣꯏ ꯑꯩꯁꯨ ꯁꯨꯖꯤꯜꯂꯦ ꯃꯗꯨꯒꯤ ꯃꯇꯨꯡ ꯇꯥꯔꯛꯄ ꯑꯣꯏꯅ ꯑꯩꯁꯦ ꯅꯣꯡꯃꯗꯤ ꯋꯥꯉꯥꯡ ꯇꯥꯏ ꯀꯔꯤꯒꯤꯅꯣ ꯍꯥꯏꯕ ꯀꯥꯟꯗ ꯑꯩꯅ ꯇꯧꯔꯤꯕ ꯊꯕꯛꯇꯨꯒ ꯌꯥꯝ ꯆꯥꯟꯅꯗꯕ ꯃꯗꯨꯅ ꯍꯥꯏꯕꯗꯤ ꯑꯩꯅ ꯏꯇꯤꯛ ꯏꯄꯥ ꯆꯥꯗꯅ ꯉꯝꯕꯣꯏ ꯉꯝꯗꯕꯣꯏ ꯑꯍꯜ ꯃꯔꯛꯇ ꯊꯕꯛ ꯁꯨꯔꯨꯕ ꯑꯗꯨꯒꯤ ꯑꯗꯨꯅ ꯃꯗꯨꯗꯒꯤ ꯑꯗꯨꯝ ꯁꯤꯖꯤꯟꯅꯔꯗꯤ ꯊꯥꯡ ꯊꯧꯋꯦꯗꯨꯅꯤ ꯑꯗꯨꯝ ꯁꯤꯖꯤꯟꯅꯔꯛꯄꯗꯒꯤꯗꯤ ꯊꯕꯛꯁꯦ ꯈꯔ ꯈꯔ ꯌꯥꯕ ꯍꯧꯔꯛꯑꯦ ꯂꯥꯁꯇ ꯑꯩꯅ ꯊꯕꯛꯁꯦ ꯃꯀꯣꯛ ꯑꯣꯏꯔꯛꯑꯦ ꯃꯀꯣꯛ ꯑꯣꯏꯔꯛꯄꯗꯒꯤ ꯃꯌꯥꯝꯅꯁꯨ ꯌꯥꯝꯅ ꯅꯨꯡꯉꯥꯏ ꯑꯅ ꯍꯥꯏꯅꯩ ꯑꯗꯨꯅ ꯊꯕꯛꯁꯦ ꯑꯗꯨꯝ ꯆꯠꯊꯔꯛꯄꯁꯤꯅ ꯆꯠꯊꯔꯛꯄꯁꯤꯅ ꯅꯨꯡꯉꯥꯏꯈꯠꯂꯛꯑꯦ ꯃꯗꯨꯗꯒꯤ ꯑꯩꯅ ꯆꯠꯂꯝꯃꯤꯕ ꯇꯥꯏꯃꯤꯡꯗꯣ ꯑꯍꯤꯡ ꯅꯨꯡꯊꯤꯜ ꯑꯌꯨꯛ ꯈꯥꯏꯗꯦ ꯊꯕꯛꯁꯦ ꯍꯥꯏꯕꯗꯤ ꯕꯔꯃꯥꯗꯒꯤ ꯄꯣꯠꯁꯦ ꯑꯩꯈꯣꯏꯅ ꯁꯨꯔꯤꯕ ꯊꯕꯛꯇꯣ ꯄꯣꯠ ꯍꯣꯟꯕꯅꯤ ꯄꯣꯠꯇꯣ ꯕꯔꯃꯥꯗ ꯂꯥꯛꯀꯅꯤ ꯕꯔꯃꯥꯗꯒꯤ ꯏꯟꯗꯤꯌꯥꯗ ꯂꯥꯟꯊꯣꯛꯄ ꯌꯥꯕ ꯌꯥꯗꯕ ꯍꯥꯏꯕ ꯑꯃꯁꯨ ꯂꯩ ꯃꯔꯝꯗꯤ ꯑꯩꯈꯣꯏꯒꯤꯗꯤ ꯕꯔꯃꯥꯒ ꯏꯟꯗꯤꯌꯥꯒ ꯇꯥꯏꯅꯕ ꯕꯣꯗꯔ ꯏꯟꯇꯔꯅꯦꯁꯅꯦꯜ ꯕꯣꯗꯔ ꯑꯣꯏꯕꯅꯤꯅ ꯕꯣꯗꯔꯗꯣ ꯈꯤꯇꯪ ꯂꯥꯟꯊꯣꯛ ꯂꯥꯟꯁꯤꯟ ꯇꯧꯕꯗ ꯈꯤꯇꯪ ꯄ꯭ꯔꯣꯕ꯭ꯂꯦꯝ ꯑꯣꯏꯕ ꯃꯔꯝꯗꯤ ꯃꯐꯝ ꯃꯇꯝꯒꯤ ꯃꯇꯨꯡ ꯏꯟꯅ ꯕꯣꯗꯔꯁꯦ ꯍꯦꯛꯇ ꯊꯤꯡꯖꯤꯜꯂꯤ ꯍꯦꯛꯇ ꯍꯥꯡꯗꯣꯛꯏ ꯑꯗꯨꯅ ꯄ꯭ꯔꯣꯕ꯭ꯂꯦꯝ ꯈꯔꯗꯤ ꯑꯗꯨꯝ ꯃꯥꯏꯌꯣꯛꯅꯩ ꯃꯗꯨꯒꯤ ꯄ꯭ꯔꯣꯕ꯭ꯂꯦꯝ ꯃꯌꯥꯝꯗꯨ ꯃꯥꯏꯌꯣꯛꯅꯔꯒ ꯑꯩ ꯊꯕꯛ ꯑꯗꯨꯝ ꯆꯠꯂꯤ ꯅꯣꯡꯃꯇ ꯁꯣꯏꯗꯦ ꯑꯗꯨꯅ ꯃꯔꯝ ꯑꯣꯏꯔꯒ ꯃꯍꯥꯖꯣꯟꯅꯁꯨ ꯍꯔꯥꯎꯋꯤ ꯁꯣꯏꯗꯕꯤ ꯑꯗꯨꯝ ꯆꯠꯄꯅꯤꯅ ꯑꯗꯨꯅ ꯊꯕꯛ ꯑꯗꯨꯝ ꯆꯠꯂꯕꯅꯤꯅ ꯄꯩꯁꯥ ꯑꯗꯨꯝ ꯊꯣꯛꯑꯦ ꯄꯩꯁꯥ ꯊꯣꯛꯑꯕꯅꯤꯅ ꯏꯃꯨꯡ ꯃꯅꯨꯡꯒꯤ ꯑꯋꯥꯠ ꯑꯄꯥ ꯀꯌꯥ ꯃꯔꯨꯝ ꯈꯨꯗꯣꯡ ꯆꯥꯗꯕ ꯀꯌꯥ ꯃꯔꯨꯝ ꯃꯥꯏꯌꯣꯛꯅꯩ ꯃꯗꯨꯗꯁꯨ ꯃꯇꯦꯡ ꯃꯇꯦꯡ ꯑꯣꯏꯅꯅꯕ ꯑꯩ ꯂꯩꯔꯕꯅꯤꯅ ꯑꯩꯅ ꯇꯥꯜꯂꯕꯅꯤꯅ ꯃꯇꯦꯡ ꯃꯇꯦꯡ ꯑꯗꯨꯝ ꯑꯣꯏꯅꯩ ꯑꯗꯨꯅ ꯄꯨꯟꯁꯤꯁꯦ ꯌꯥꯝ ꯏꯁꯃꯨꯠꯂꯤ ꯌꯥꯝ ꯅꯨꯡꯉꯥꯏꯅ ꯑꯗꯨꯝ ꯂꯩꯔꯦ ꯏꯃꯥ ꯕꯕꯥꯁꯨ ꯍꯔꯥꯎꯏ ꯑꯗꯒꯤ ꯍꯔꯥꯎ ꯀꯨꯝꯍꯩ ꯑꯃ ꯂꯥꯛꯄ ꯈꯣꯠꯄ ꯍꯥꯏꯕꯗꯁꯨ ꯃꯕꯨꯡ ꯃꯧꯄ꯭ꯋꯥ ꯑꯃ ꯑꯣꯏꯅ ꯑꯩꯅ ꯑꯆꯧꯕ ꯊꯧꯗꯥꯡ ꯑꯃ ꯂꯧꯋꯤ ꯑꯗꯨꯃꯥꯏꯅ ꯄꯨꯟꯁꯤꯁꯦ ꯆꯠꯂꯦ ꯑꯩꯅ ꯈ꯭ꯋꯥꯏꯗꯒꯤ ꯍꯔꯥꯎꯖꯕꯗꯤ ꯏꯃꯥ ꯕꯕꯥꯅ ꯌꯥꯝꯅ ꯅꯨꯡꯉꯥꯏꯅ ꯂꯩꯕ ꯑꯃꯁꯨꯡ ꯑꯩꯅ ꯏꯁꯥꯒꯤ ꯗ꯭ꯌꯨꯇꯤ ꯁꯝꯅ ꯍꯥꯏꯔꯀꯥꯟꯗ ꯊꯕꯛ ꯌꯥꯝ ꯋꯥꯅ ꯁꯨꯖꯔꯁꯨ ꯏꯃꯨꯡ ꯃꯅꯨꯡꯒꯤꯗꯃꯛꯇꯅꯤꯅ ꯈꯜꯂꯒ ꯁꯨꯖꯕ ꯐꯪꯕ ꯑꯗꯨ ꯌꯥꯝ ꯍꯔꯥꯎꯏ ꯑꯃꯁꯨꯡ ꯑꯩꯒꯤ ꯄꯨꯟꯁꯤꯁꯦ ꯍꯧꯖꯤꯛ ꯌꯥꯝꯅ ꯅꯨꯡꯉꯥꯏꯅ ꯌꯥꯝ ꯋꯥꯖꯔꯁꯨ ꯌꯥꯝ ꯅꯨꯡꯉꯥꯏꯅ ꯂꯩ ꯍꯥꯏꯕ ꯇꯥꯔꯦ ꯃꯔꯝꯗꯤ ꯏꯃꯥ ꯕꯕꯥꯒꯤ ꯅꯤꯡꯕ ꯊꯨꯡꯍꯜꯂꯤ ꯏꯆꯟ ꯏꯆꯥ ꯏꯕꯨꯡ ꯏꯄ꯭ꯋꯥꯒꯤ ꯅꯤꯡꯕ ꯊꯨꯡꯍꯜꯂꯤ ꯃꯔꯝ ꯑꯗꯨꯅ ꯌꯥꯝꯅ ꯊꯃꯣꯏꯗ ꯌꯥꯝꯅ ꯄꯦꯟꯖꯕ ꯐꯥꯎꯋꯦ ꯑꯃꯁꯨꯡ ꯊꯕꯛ ꯏꯟꯈꯥꯡꯁꯨ ꯌꯥꯝꯅ ꯅꯨꯡꯉꯥꯏꯖꯩ ꯃꯈꯣꯏꯒꯤ ꯊꯕꯛꯁꯤꯡꯗꯨꯅ ꯅꯨꯡꯉꯥꯏꯕꯗꯒꯤ ꯑꯩꯁꯨ ꯅꯨꯡꯉꯥꯏꯔꯦ ꯑꯩꯁꯨ ꯅꯨꯡꯉꯥꯏꯕꯗꯒꯤ ꯏꯃꯨꯡ ꯃꯅꯨꯡꯁꯨ ꯆꯥꯕ ꯊꯛꯄ ꯋꯥꯠꯇꯕ ꯑꯃꯁꯨꯡ ꯌꯥꯝ ꯅꯨꯡꯉꯥꯏꯕ ꯑꯃꯁꯨꯡ ꯃꯔꯝ ꯃꯣꯛꯄ ꯆꯥꯕ ꯊꯛꯄ ꯋꯥꯠꯇ꯭ꯔꯒꯗꯤ ꯌꯥꯝ ꯅꯨꯡꯉꯥꯏ ꯌꯥꯏꯐꯕ ꯏꯃꯨꯡ ꯍꯥꯏꯗꯨ ꯑꯣꯏꯕ ꯑꯣꯏꯔꯦ ꯑꯗꯨꯅ ꯑꯩꯒꯤ ꯄꯨꯟꯁꯤꯁꯦ ꯌꯥꯝ ꯋꯥꯅ ꯍꯧꯖꯔꯛꯂꯒꯁꯨ ꯍꯧꯖꯤꯛꯇꯤ ꯈꯔ ꯅꯨꯡꯉꯥꯏꯖꯔꯦ ꯃꯇꯦꯛ ꯁ꯭ꯋꯥꯏꯁꯤꯗ ꯑꯩꯒꯤ ꯄꯨꯟꯁꯤꯒꯤ ꯋꯥꯔꯤ ꯑꯁꯤ ꯂꯣꯏꯁꯤꯟꯖꯔꯒꯦ